ꯑꯁꯤꯒꯤ ꯃꯔꯝꯗꯗꯤ ꯑꯩꯗꯤ ꯃꯨꯀꯦꯁ ꯑꯝꯕꯥꯅꯤ ꯍꯥꯏꯅ ꯑꯩꯗꯤ ꯈꯟꯒꯅꯤ ꯍꯥꯏꯕꯗꯤ ꯃꯨꯀꯦꯁ ꯑꯝꯕꯥꯅꯤꯁꯤꯅ ꯖꯤꯌꯣ ꯍꯥꯏꯕꯁꯦ ꯃꯥꯅ ꯄꯨꯊꯣꯛꯄꯤꯔꯦ ꯄꯨꯊꯣꯛꯄꯤꯔꯒ ꯑꯩꯈꯣꯏꯉꯣꯟꯗ ꯆꯤꯞ ꯏꯟꯇꯔꯅꯦꯠꯁꯦ ꯃꯥꯅ ꯄꯤꯕꯤꯔꯦ ꯑꯗꯨ ꯖꯤꯌꯣ ꯂꯥꯛꯄ ꯃꯇꯝꯗꯒꯤ ꯑꯩꯈꯣꯏꯒꯤ ꯄꯨꯟꯁꯤꯗꯁꯨ ꯑꯍꯣꯡꯕ ꯀꯌꯥ ꯄꯨꯔꯛꯄꯤꯌꯦ ꯍꯥꯏꯕꯗꯤ ꯑꯩꯈꯣꯏ ꯂꯥꯏꯔꯤꯛ ꯇꯝꯕ ꯃꯇꯝꯗꯁꯨ ꯑꯩꯈꯣꯏꯁꯤꯅ ꯐꯣꯟꯗꯒꯤ ꯏꯟꯇꯔꯅꯦꯠꯇꯒꯤ ꯌꯦꯡꯂꯒ ꯑꯩꯈꯣꯏ ꯂꯥꯏꯔꯤꯛ ꯇꯝꯕ ꯌꯥꯝ ꯐꯪꯉꯦ ꯑꯗꯨꯒ ꯄ꯭ꯔꯤꯊꯤꯕꯤ ꯑꯁꯤ ꯁꯨꯛ ꯆꯥꯎꯕ ꯄ꯭ꯔꯤꯊꯤꯕꯤꯗ ꯊꯣꯛꯂꯤꯕ ꯃꯤꯒꯤ ꯂꯝꯗ ꯊꯣꯛꯄꯁꯦ ꯑꯩꯈꯣꯏꯅ ꯑꯩꯈꯣꯏꯒꯤ ꯌꯨꯝꯗ ꯂꯩꯔꯒ ꯀꯔꯤ ꯊꯣꯛꯄ꯭ꯔꯥ ꯍꯥꯏꯅ ꯑꯩꯈꯣꯏꯅ ꯈꯪꯕ ꯉꯝꯃꯦ ꯏꯟꯇꯔꯅꯦꯠꯇ ꯌꯦꯡꯂꯒ ꯑꯗꯨꯒ ꯑꯩꯈꯣꯏꯒꯤ ꯄꯨꯟꯁꯤꯗ ꯀꯌꯥꯃꯨꯛꯀꯤ ꯆꯦꯟꯖꯦꯁ ꯄꯨꯔꯛꯄꯤꯕ꯭ꯔꯥ ꯍꯥꯏꯔꯗꯤ ꯈꯨꯟꯗꯁꯨ ꯗꯦꯕ꯭ꯂꯞꯃꯦꯟ ꯌꯥꯝ ꯄꯨꯔꯛꯄꯤꯌꯦ ꯈꯨꯟꯗ ꯏꯟꯇꯔꯅꯦꯠ ꯂꯩꯕꯗꯒꯤ ꯃꯤꯒꯤ ꯆꯠꯅꯕꯤꯔꯣꯟ ꯌꯦꯡꯂꯦ ꯍꯥꯏꯔꯒ ꯑꯁꯨꯃꯥꯏꯅ ꯇꯧꯔꯗꯤ ꯈꯨꯟꯁꯦ ꯆꯥꯎꯈꯠꯀꯅꯤꯀꯣ ꯍꯥꯏꯔꯒ ꯑꯩꯈꯣꯏ ꯏꯟꯇꯔꯅꯦꯠꯀꯤ ꯊ꯭ꯔꯨꯅ ꯑꯩꯈꯣꯏꯕꯨ ꯇꯝꯕꯤꯕ ꯐꯪꯉꯦ ꯑꯗꯨꯒ ꯌꯦꯡꯕꯁꯨ ꯐꯪꯉꯦ ꯑꯗꯨꯒ ꯃꯔꯨ ꯑꯣꯏꯅ ꯌꯨꯝ ꯏꯃꯨꯡꯗ ꯂꯩꯕ ꯃꯇꯝꯗꯁꯨ ꯊꯥꯏꯅꯗꯤ ꯐꯣꯟ ꯈꯛꯇ ꯂꯩꯔꯒ ꯏꯟꯇꯔꯅꯦꯠ ꯂꯩꯇꯕꯒꯤ ꯃꯔꯝ ꯑꯣꯏꯅ ꯑꯩꯈꯣꯏꯅ ꯁ꯭ꯀꯨꯜ ꯇꯝꯕ ꯆꯠꯄ ꯃꯇꯝꯗꯁꯨ ꯌꯨꯝꯗ ꯂꯩꯕ ꯏꯃꯥ ꯏꯄꯥꯒ ꯑꯩꯈꯣꯏꯁꯦ ꯂꯣꯟ ꯐꯥꯎꯅꯕꯁꯨ ꯉꯝꯗꯦ ꯑꯗꯨꯒ ꯐꯥꯎꯅꯕ ꯉꯝꯃꯦ ꯑꯗꯨꯕꯨ ꯑꯩꯅ ꯀꯃꯥꯏꯅ ꯇꯧꯔꯤꯒꯦ ꯍꯥꯏꯅ ꯚꯤꯗꯤꯑꯣ ꯀꯣꯂꯤꯡꯗꯤ ꯇꯧꯕ ꯉꯝꯖꯗꯦ ꯑꯗꯨꯒ ꯍꯧꯖꯤꯛꯇꯤ ꯌꯦꯡꯉꯣ ꯑꯩꯈꯣꯏꯅ ꯃꯤꯒꯤ ꯂꯝꯗ ꯁ꯭ꯀꯨꯜ ꯇꯝꯕ ꯆꯠꯈ꯭ꯔꯒꯁꯨ ꯌꯨꯝꯗ ꯂꯩꯕ ꯏꯃꯥ ꯏꯄꯥꯅ ꯑꯩꯈꯣꯏꯒꯤꯗꯃꯛꯇ ꯂꯥꯏꯛ ꯌꯥꯝ ꯋꯥꯕꯤꯕꯗꯣ ꯑꯣꯏꯗ꯭ꯔꯦ ꯀꯣꯜ ꯇꯧꯔꯛꯂꯒ ꯑꯩꯈꯣꯏꯉꯣꯟꯗꯁꯨ ꯑꯗꯨꯝ ꯂꯥꯏꯐꯁꯦ ꯌꯥꯝ ꯏꯖꯤ ꯇꯧꯍꯜꯂꯦ ꯑꯗꯨꯒ ꯂꯥꯏꯐ ꯌꯥꯝ ꯏꯖꯤ ꯇꯧꯍꯜꯂꯦ ꯑꯗꯨꯗꯒꯤꯗꯤ ꯑꯩꯈꯣꯏꯅ ꯍꯤꯡꯕ ꯄꯨꯟꯁꯤꯗꯁꯨ ꯃꯤꯒ ꯀꯃꯥꯏꯅ ꯀꯝꯄꯤꯠ ꯇꯧꯒꯦꯔꯥ ꯍꯥꯏꯅ ꯑꯩꯈꯣꯏꯅ ꯃꯤꯒꯤ ꯆꯠꯅꯔꯣꯟꯁꯨ ꯌꯦꯡꯉꯒ ꯑꯩꯈꯣꯏꯅꯁꯨ ꯇꯝꯖꯕ ꯐꯪꯉꯦ ꯑꯗꯨꯒ ꯃꯥꯒꯤ ꯑꯐꯕꯁꯨ ꯂꯩꯌꯦ ꯐꯠꯇꯕꯁꯨ ꯂꯩꯌꯦ ꯑꯐꯕꯗꯨꯅ ꯍꯧꯖꯤꯛꯇꯣ ꯑꯣꯏꯔꯦ ꯑꯐꯠꯇꯕ ꯍꯥꯏꯔꯒꯗꯤ ꯑꯩꯈꯣꯏꯅ ꯑꯩꯈꯣꯏꯒꯤ ꯏꯟꯇꯔꯅꯦꯠꯁꯤꯗ ꯌꯥꯝ ꯑꯩꯈꯣꯏꯒꯤ ꯄꯨꯟꯁꯤꯁꯦ ꯏꯟꯇꯔꯅꯦꯠꯇ ꯑꯗꯨꯝ ꯌꯦꯡꯉꯒ ꯂꯩꯕ ꯇꯥꯔꯒꯗꯤ ꯑꯩꯒꯤ ꯂꯥꯏꯐꯇꯁꯨ ꯌꯥꯝ ꯂꯥꯏꯛ ꯑꯩꯒꯤ ꯂꯥꯏꯐꯇꯁꯨ ꯀꯩꯅꯣ ꯑꯣꯏꯖꯔꯦ ꯑꯐꯠꯇꯕ ꯀꯌꯥ ꯂꯥꯛꯂꯒ ꯂꯥꯏꯛ ꯍꯦꯜꯠꯁꯨ ꯐꯠꯄꯁꯨ ꯉꯝꯗꯦ ꯐꯣꯟꯗ ꯑꯗꯨꯝ ꯌꯦꯡꯕ ꯑꯣꯏꯔꯗꯤ ꯑꯩꯒꯤ ꯍꯦꯜꯠꯁꯨ ꯌꯥꯝ ꯋꯤꯛ ꯑꯣꯏꯌꯦ ꯀꯣ ꯑꯗꯨꯗꯒꯤꯗꯤ ꯂꯥꯏꯛ ꯆꯥꯕ ꯊꯛꯄꯗꯁꯨ ꯄ꯭ꯔꯣꯕ꯭ꯂꯦꯝ ꯂꯩꯕ ꯍꯧꯔꯛꯑꯦ ꯑꯗꯨꯒ ꯃꯤꯔꯛ ꯇꯤꯟꯕꯗꯁꯨ ꯃꯤꯔꯛꯁꯨ ꯇꯤꯟꯅꯤꯡꯗ꯭ꯔꯦ ꯑꯗꯨꯒ ꯑꯩꯈꯣꯏꯅ ꯊꯕꯛ ꯇꯧꯔꯤꯕ ꯃꯈꯩꯗ ꯁꯛꯁꯦꯁ ꯍꯥꯏꯕꯁꯦ ꯂꯩꯕꯗꯤ ꯂꯩꯇ꯭ꯔꯦ ꯏꯟꯇꯔꯅꯦꯠꯁꯦ ꯂꯥꯛꯄꯗꯒꯤꯗꯤ ꯑꯗꯨ ꯑꯣꯏꯔꯒꯁꯨ ꯄꯣꯖꯤꯇꯤꯐꯀ ꯅꯦꯒꯦꯇꯤꯐꯇꯤ ꯑꯩꯈꯣꯏ ꯑꯗꯨꯝ ꯆꯠꯃꯤꯟꯅꯕ ꯇꯥꯏ ꯀꯣ ꯑꯗꯨꯅ ꯑꯗꯨ ꯅꯦꯒꯦꯇꯤꯐꯇꯒꯤꯗꯤ ꯍꯦꯟꯅ ꯄꯣꯖꯤꯇꯤꯐꯁꯤꯅ ꯑꯩꯈꯣꯏꯕꯨ ꯄꯨꯟꯁꯤ ꯄꯨꯔꯛꯄꯤꯌꯦ ꯑꯗꯨꯒꯤꯗꯃꯛꯇ ꯃꯨꯀꯦꯁ ꯑꯝꯕꯥꯅꯤꯁꯦ ꯌꯥꯝ ꯊꯥꯒꯠꯂꯦ ꯑꯩꯒꯤ ꯄꯨꯟꯁꯤꯗ ꯍꯤꯡꯂꯝꯕ ꯃꯇꯝꯗ ꯌꯥꯝ ꯋꯥꯅ ꯍꯤꯡꯉꯝꯃꯦ ꯏꯟꯇꯔꯅꯦꯠ ꯂꯩꯇꯕ ꯃꯇꯝꯗ ꯀꯔꯤ ꯇꯧꯁꯤꯔꯥ ꯀꯔꯤꯁꯨ ꯋꯥꯈꯜꯗ ꯀꯔꯤ ꯄꯨꯊꯣꯛꯂꯒ ꯂꯩꯒꯗꯕ꯭ꯔꯥ ꯍꯥꯏꯕꯁꯨ ꯑꯩꯈꯣꯏꯁꯨ ꯀꯔꯤꯁꯨ ꯈꯪꯕ ꯉꯝꯗꯦ ꯑꯗꯨ ꯑꯣꯏꯔꯁꯨ ꯏꯟꯇꯔꯅꯦꯠꯀꯤ ꯃꯔꯝ ꯑꯣꯏꯔꯒ ꯑꯩꯈꯣꯏꯁꯤꯅ ꯇꯧꯔꯤꯕ ꯈꯨꯗꯤꯡꯃꯛꯇ ꯐ꯭ꯔꯦꯁ ꯏꯟꯇꯔꯅꯦꯠꯇ ꯌꯦꯡꯂꯒ ꯑꯩꯈꯣꯏꯅ ꯊꯕꯛ ꯂꯣꯏꯅꯃꯛꯁꯦ ꯇꯧꯕ ꯃꯇꯝꯗ ꯏꯖꯤ ꯑꯣꯏꯍꯜꯂꯦ ꯂꯥꯏꯍꯜꯂꯦ ꯑꯩꯈꯣꯏꯕꯨ ꯑꯗꯨꯗꯒꯤꯗꯤ ꯌꯥꯝ ꯈꯨꯗꯣꯡ ꯆꯥꯕꯗꯨ ꯄꯤꯕꯤꯌꯦ ꯍꯥꯏꯅ ꯑꯁꯨꯃꯥꯏꯅ ꯍꯥꯏꯖꯒꯦ